ꯑꯩꯅ ꯈ꯭ꯋꯥꯏ ꯄꯥꯝꯕꯁꯤ ꯃꯦꯒꯤꯅꯤ ꯃꯦꯒꯤꯁꯤ ꯀꯃꯥꯏꯅ ꯍꯧꯒꯦꯗ ꯃꯦꯒꯤ ꯄꯦꯀꯦꯠꯁꯤ ꯁꯦꯒꯥꯏꯔꯒ ꯏꯁꯤꯡ ꯏꯁꯤꯡ ꯕꯣꯏꯜ ꯇꯧꯕ ꯏꯁꯤꯡꯗ ꯍꯥꯞꯄꯅꯤ ꯃꯦꯒꯤ ꯃꯁꯥꯂꯥ ꯍꯥꯞꯄꯅꯤ ꯑꯗꯨꯒ ꯇꯨ ꯊ꯭ꯔꯤ ꯃꯤꯅꯠꯁ ꯃꯨꯛ ꯕꯣꯏꯜ ꯇꯧꯔꯒ ꯑꯗꯨꯒ ꯑꯗꯨꯝ ꯔꯦꯗꯤꯗ ꯇꯧꯔꯒ ꯑꯗꯨꯝ ꯆꯥꯏ